ꯑꯩꯈꯣꯏꯒꯤ ꯃꯐꯝꯗ ꯃꯔꯨ ꯑꯣꯏꯅ ꯂꯣꯟꯕ ꯂꯣꯟꯁꯤꯡꯗꯤ ꯍꯤꯟꯗꯤ ꯏꯪꯒ꯭ꯂꯤꯁ ꯑꯃꯁꯨꯡ ꯃꯅꯤꯄꯨꯔꯤꯅꯤ ꯑꯗꯨꯕꯨ ꯅꯍꯥꯔꯣꯟꯁꯤꯡꯅ ꯏꯃꯥꯂꯣꯟ ꯌꯥꯝꯅ ꯂꯣꯟꯅꯕꯗ ꯆꯥꯎꯊꯣꯛꯆꯕ ꯐꯥꯎꯏ ꯃꯔꯝꯗꯤ ꯑꯃꯒ ꯑꯃꯒ ꯄꯥꯎ ꯐꯥꯎꯅꯕꯗ ꯏꯃꯥ ꯂꯣꯟ ꯍꯥꯏꯕꯁꯤ ꯌꯥꯝꯅ ꯅꯨꯡꯉꯥꯏꯅ ꯂꯣꯟꯕ ꯂꯣꯟꯅꯤ